ꯌꯨꯇꯨꯞꯀꯨꯝꯕꯗ ꯊꯣꯛꯂꯛꯄꯁꯤꯗꯤ ꯑꯩꯈꯣꯏꯒꯤ ꯕꯣꯠꯀꯨꯝꯕꯗ ꯍꯥꯟꯅ ꯊꯥꯗꯣꯛꯑꯕ ꯃꯇꯨꯡꯗ ꯌꯨꯇꯞꯇꯅ ꯀꯣꯟꯅ ꯂꯥꯛꯑꯦ ꯐꯣꯟꯗ ꯌꯦꯡꯕꯕꯨꯗꯤ ꯕꯣꯠꯇꯒꯨꯝꯕ ꯑꯗꯨꯒ ꯀꯩꯅꯣ ꯍꯣꯜꯗꯒꯨꯝꯕ ꯌꯦꯡꯕꯅ ꯌꯥꯝ ꯅꯨꯡꯉꯥꯏꯌꯦ ꯑꯗꯨꯒ ꯑꯩꯈꯣꯏꯁꯨ ꯌꯦꯡꯕ ꯑꯗꯨꯝ ꯆꯠꯂꯦ ꯅꯨꯡꯉꯥꯏ ꯏꯃꯥꯟꯅꯕꯤ ꯏꯃꯥꯟꯅꯕ ꯑꯗꯨꯒ ꯑꯉꯥꯡꯁꯤꯡꯒꯁꯨ ꯑꯗꯨꯝ ꯆꯠꯂꯦ ꯌꯥꯝ ꯅꯨꯡꯉꯥꯏ ꯃꯅꯤꯄꯨꯔ ꯐꯤꯂꯝꯁꯦ ꯌꯥꯝ ꯅꯨꯡꯉꯥꯏꯕ ꯐꯤꯂꯝꯅꯦ ꯌꯥꯝ ꯅꯨꯡꯉꯥꯏꯌꯦ

ꯃꯅꯤꯄꯨꯔ ꯐꯤꯂꯝꯁꯦ ꯑꯩꯈꯣꯏꯒꯤ ꯏꯃꯨꯡ ꯃꯅꯨꯡ ꯄꯨꯟꯅ ꯑꯗꯨꯝ ꯌꯦꯡꯃꯤꯟꯅꯕ ꯌꯥꯕ ꯐꯤꯂꯝꯅꯦ ꯌꯥꯝ ꯅꯨꯡꯉꯥꯏꯕ ꯑꯩꯈꯣꯏꯁꯨ ꯌꯦꯡꯕꯗ ꯌꯥꯝ ꯅꯨꯡꯉꯥꯏ ꯑꯗꯨꯒ ꯑꯩꯈꯣꯏꯁꯨ ꯏꯃꯨꯡ ꯃꯅꯨꯡ ꯄꯨꯟꯅ ꯑꯗꯨꯝ ꯆꯠꯂꯒ ꯌꯦꯡꯃꯤꯟꯅꯩ ꯑꯉꯥꯡ ꯑꯉꯥꯡꯅꯦ ꯑꯗꯨꯒ ꯑꯩꯈꯣꯏ ꯏꯃꯥꯟꯅꯕꯤꯁꯤꯡ ꯏꯃꯥꯟꯅꯕꯁꯤꯡ ꯏꯆꯤꯜ ꯏꯅꯥꯎ ꯂꯣꯏꯅ ꯆꯠꯂꯒ ꯑꯗꯨꯝ ꯌꯦꯡꯃꯤꯟꯅꯩꯌꯦ